ꯑꯁꯤꯒꯤꯁꯦ ꯀꯛꯆꯤꯡ ꯇ꯭ꯔꯥꯟꯁꯄꯣꯔ꯭ꯠ ꯑꯦꯖꯦꯟꯁꯤ ꯑꯣꯏꯕꯤꯔꯕꯣ ꯑꯣ ꯑꯩꯁꯤ ꯀꯩꯅꯣꯅꯤ ꯀꯛꯆꯤꯡ ꯕꯖꯤ ꯂꯩꯀꯥꯏꯗꯒꯤꯅꯤ ꯀꯣꯜ ꯇꯧꯔꯛꯏꯁꯦ ꯀꯩꯅꯣ ꯑꯩꯈꯣꯏꯁꯤ

ꯇꯔꯥꯃꯉꯥ ꯑꯁꯤꯗ ꯑꯩꯈꯣꯏꯁꯤ ꯏꯝꯐꯥꯜꯗ ꯂꯩꯕ ꯃꯩꯇꯩꯒꯤ ꯌꯥꯝ ꯃꯔꯨ ꯑꯣꯏꯕ ꯂꯥꯏꯁꯪꯁꯤꯡꯗ ꯁꯨꯝ ꯈꯨꯔꯨꯝꯕ ꯆꯠꯆꯒꯦ ꯍꯥꯑꯏꯅ ꯑꯩꯈꯣꯏ ꯁꯤꯜꯂꯤ ꯑꯁꯤꯒꯤ ꯇꯥꯔꯤꯛ ꯇꯔꯥꯃꯉꯥꯁꯤꯗ ꯑꯩꯈꯣꯏ ꯑꯩꯈꯣꯏꯒꯤ ꯑꯩꯈꯣꯏ ꯇꯔꯦꯠꯃꯨꯛꯇꯤ ꯁꯨꯅꯤ ꯑꯗꯣ ꯑꯉꯥꯡ ꯑꯃꯁꯨ ꯌꯥꯎꯔꯤ ꯌꯥꯎꯕꯨꯗꯤ ꯑꯗꯣ ꯑꯩꯈꯣꯏ ꯇꯔꯦꯠꯃꯨꯛꯅ ꯇꯣꯡꯕ ꯌꯥꯕ ꯀꯔꯝ ꯀꯔꯝꯕ ꯒꯥꯔꯤꯒ ꯂꯩꯕꯅꯣ ꯋꯥꯏꯕ ꯌꯥꯗꯧꯕ ꯅꯨꯃꯤꯠꯁꯤ ꯑꯩꯈꯣꯏꯅ ꯍꯥꯏ ꯑꯗꯨꯝ ꯅꯨꯃꯤꯠ ꯁꯤꯃꯒꯤ ꯑꯗꯨꯝ ꯑꯩꯈꯣꯏꯅ ꯍꯥꯏꯕꯗꯤ ꯅꯨꯃꯤꯠꯁꯤꯃ ꯑꯗꯨꯝ ꯆꯪꯒꯅꯤ ꯍꯥꯏꯅ ꯈꯜꯂꯤ ꯑꯩꯈꯣꯏꯅ ꯌꯧꯗꯣꯏꯁꯤ ꯀꯪꯂꯥ ꯌꯧꯔꯅꯤ ꯀꯪꯂꯥ ꯌꯧꯔꯅꯤ ꯑꯗꯨꯗꯒꯤ ꯒꯣꯕꯤꯟꯗ ꯌꯧꯔꯅꯤ ꯑꯗꯨꯗꯒꯤ

ꯃꯣꯏꯔꯥꯡ ꯃꯣꯏꯔꯥꯡꯂꯣꯝꯗ ꯆꯠꯂꯒ ꯊꯥꯡꯖꯤꯡ ꯈꯨꯔꯨꯝꯕ ꯁꯨꯃꯥꯏꯅ ꯑꯩꯈꯣꯏ ꯈꯔ ꯆꯠꯇꯧꯕ ꯃꯥꯜꯂꯤ ꯑꯗꯨ ꯆꯠꯄꯁꯤꯗ ꯑꯗꯨꯝ ꯅꯨꯃꯤꯠꯇꯨꯃꯗꯤ ꯑꯗꯨꯝ ꯑꯣꯏꯗꯧ ꯃꯥꯜꯂꯤ ꯑꯗꯨ ꯀꯔꯝ ꯀꯔꯝꯕ ꯒꯥꯔꯤꯒꯗꯤ ꯑꯩꯈꯣꯏꯅ ꯍꯥꯏꯕꯗꯤ ꯅꯨꯃꯤꯠꯇꯨꯒꯤ ꯑꯣꯏꯅ ꯋꯥꯏꯕ ꯌꯥꯒꯅꯤ ꯑꯣ ꯕꯣꯂꯦꯔꯣꯒ ꯋꯤꯡꯒꯔꯒ ꯑꯗ ꯕꯣꯂꯦꯔꯣꯗꯣ ꯃꯃꯟ ꯈꯔ ꯇꯥꯡꯉꯦ ꯑꯗꯣ ꯋꯤꯡꯒꯔꯗꯨ ꯑꯣꯏꯅ ꯑꯗꯨꯝ ꯀꯩꯅꯣ ꯇꯧꯒꯦꯁꯨ ꯇꯧꯔꯣ ꯑꯗꯣ ꯋꯤꯡꯒꯔꯅ ꯃꯤꯁꯨ ꯑꯗꯨꯝ ꯈꯔ ꯆꯟꯗꯧ ꯃꯥꯜꯂꯤ ꯑꯩꯈꯣꯏꯁꯨ ꯑꯗꯨꯝ ꯀꯣꯝꯅ ꯇꯣꯡꯖꯅꯕ ꯑꯗꯨꯗꯩ ꯄꯣꯠ ꯆꯩ ꯈꯔꯁꯨ ꯑꯗꯨꯝ ꯌꯥꯎꯏ ꯑꯗꯨꯅ ꯋꯤꯡꯒꯔꯗꯨ ꯑꯣꯏꯅ ꯑꯗꯨꯝ ꯍꯥꯏꯅꯕ ꯌꯥꯗꯧ ꯖꯥꯠꯂ ꯑꯣꯏ ꯑꯩꯈꯣꯏ ꯑꯗꯨꯑꯣꯏꯗꯤ ꯋꯤꯡꯒꯔꯗꯨ ꯑꯗꯨꯝ ꯍꯥꯏꯅꯕꯤꯔꯣꯅꯦ ꯇꯥꯔꯤꯛ ꯇꯔꯥꯃꯉꯥꯗꯨ ꯁꯣꯏꯗꯕꯤꯗ ꯑꯩꯈꯣꯏ ꯑꯗꯨꯝ ꯍꯥꯏꯕꯗꯤ ꯑꯇꯣꯞꯄꯗ ꯑꯩꯈꯣꯏ ꯍꯥꯏꯔꯔꯣꯏꯒꯦꯕ ꯑꯗꯨꯝ ꯇꯥꯔꯤꯛ ꯇꯔꯥꯃꯉꯥꯗꯨꯗ ꯑꯗꯨꯝ ꯑꯩꯈꯣꯏ ꯁꯣꯏꯗꯕꯤꯗ ꯑꯗꯨꯝ ꯍꯥꯏꯗꯤ ꯑꯇꯣꯞꯄꯗ ꯑꯩꯈꯣꯏ ꯍꯥꯏꯖꯤꯟꯖꯔꯔꯣꯏ ꯇꯥꯔꯤꯛ ꯇꯔꯥꯃꯉꯥꯗ ꯑꯗꯨꯝ ꯂꯦꯞꯆꯔꯒꯦ ꯍꯣꯏ ꯍꯣꯏ ꯍꯣꯏ ꯍꯣꯏ ꯊꯝꯖꯔꯒꯦ